ꯑꯩꯈꯣꯏꯅ ꯃꯤꯌꯥꯝꯒꯤ ꯆꯥꯛ ꯊꯣꯡꯕꯗ ꯑꯩꯈꯣꯏ ꯃꯌꯥꯝ ꯄꯨꯟꯅ ꯊꯣꯡꯃꯤꯟꯅꯩ ꯋꯥꯕ ꯈꯪꯗꯦ ꯑꯃꯅ ꯑꯃꯒꯤ ꯃꯇꯦꯡ ꯄꯥꯡꯉꯤ ꯑꯗꯨꯅ ꯆꯥꯛ ꯃꯌꯥꯝ ꯊꯣꯡꯕꯗ ꯀꯔꯤꯁꯨ ꯑꯋꯥꯕ ꯂꯩꯇꯦ ꯑꯃꯅ ꯁꯤꯡ ꯌꯥꯡꯁꯜꯂꯛꯀꯅꯤ ꯑꯃꯅ ꯆꯦꯡ ꯁꯨꯖꯜꯂꯛꯀꯅꯤ ꯑꯃꯅ ꯆꯥꯛ ꯐꯕ ꯌꯦꯡꯁꯤꯜꯂꯛꯀꯅꯤ ꯃꯁꯤ ꯃꯌꯥꯝ ꯑꯁꯤ ꯄꯨꯟꯅ ꯑꯩꯈꯣꯏ ꯃꯌꯥꯝ ꯁꯨꯃꯤꯟꯅꯕꯁꯤꯗ ꯋꯥꯕꯁꯨ ꯈꯪꯍꯧꯗꯦ ꯐꯅ ꯌꯥꯝꯅ ꯊꯣꯡꯂꯕꯁꯨ ꯋꯥꯕ ꯈꯪꯂꯣꯏ